ꯍꯂꯣ ꯑꯥ ꯍꯂꯣ ꯇꯥꯏꯌꯦ ꯇꯥꯏꯌꯦ ꯍꯣꯏ ꯑꯩꯁꯨ ꯃꯦꯅꯦꯖꯔꯅꯤ ꯀꯅꯥ ꯍꯥꯏꯕꯤꯔꯒꯦ ꯅꯪ ꯀꯅꯥꯅꯣ ꯑꯣ ꯑꯣ ꯑꯥ ꯍꯣꯏ ꯍꯣꯏ ꯅꯣꯏꯅ ꯑꯗꯨꯃꯥꯏꯅ ꯌꯥꯝ ꯏꯟꯇ꯭ꯔꯦꯁ ꯂꯩꯅ ꯍꯥꯏꯔꯛꯄꯗꯣ ꯑꯩꯈꯣꯏꯁꯨ ꯌꯥꯝ ꯅꯨꯡꯉꯥꯏ ꯑꯗꯨ ꯑꯩꯈꯣꯏꯗꯤ ꯀꯩꯅꯣꯃ ꯂꯣꯀꯦꯁꯟꯁꯦ ꯏꯔꯣꯏꯁꯦꯝꯕꯗꯅꯦ ꯑꯗꯨꯒ

ꯑꯣ ꯑꯣꯏꯅ ꯂꯥꯛꯀꯦ ꯇꯧꯕ ꯀꯣ ꯑꯣ ꯍꯣꯏ ꯑꯗꯨꯗꯤ ꯎꯝ ꯅꯣꯏ ꯀꯩꯗꯧꯉꯩꯒꯨꯝꯕ ꯂꯥꯛꯀꯦ ꯍꯥꯏꯕ꯭ꯔꯥ ꯑꯥ ꯑꯥ ꯍꯣꯏ ꯍꯣꯏ ꯑꯗꯨꯗꯤ ꯖꯨꯗꯣ ꯊ꯭ꯔꯁꯗꯦꯗꯗꯤ ꯁꯨꯇꯤ ꯑꯣꯏꯌꯦꯕꯀꯣ ꯖꯨ ꯀ꯭ꯂꯣꯁ ꯑꯣꯏꯌꯦ ꯑꯉꯥꯡ ꯈꯣꯏꯁꯨ ꯑꯗꯨꯝ ꯂꯥꯛꯄ ꯑꯗꯨꯝ ꯅꯨꯃꯤꯠꯇꯕꯨꯗꯤ ꯌꯥꯝ ꯅꯨꯡꯉꯥꯏꯒꯅꯤ ꯋꯦꯗꯔꯒꯨꯝꯕꯁꯨ ꯌꯥꯝ ꯅꯨꯡꯉꯥꯏꯒꯅꯤ ꯄꯨꯔꯒ ꯂꯣꯏ ꯂꯥꯛꯑꯣ ꯑꯗꯨ ꯑꯩꯈꯣꯏꯒꯤ ꯂꯩꯕꯁꯦ ꯎꯆꯦꯛ ꯃꯌꯥꯝ ꯂꯩꯌꯦ ꯑꯗꯨꯒ ꯗꯤꯌꯔꯒꯨꯝꯕꯀꯣ ꯑꯗꯨꯒ ꯕꯤꯌꯔ ꯑꯗꯨꯒ ꯄꯥꯏꯊꯣꯟꯒꯨꯝꯕꯁꯨ ꯂꯩꯌꯦ ꯑꯗꯨ ꯔꯦꯞꯇꯥꯏꯜꯁꯇꯣ ꯑꯗꯨ ꯔꯦꯞꯇꯥꯏꯜꯁꯇꯣ ꯄꯥꯏꯊꯣꯟꯅꯦ ꯑꯗꯨꯒ ꯑꯦꯂꯤꯒꯦꯇꯔꯒꯨꯝꯕꯁꯨ ꯂꯩꯌꯦ ꯎꯝ ꯑꯥ ꯍꯣꯏ ꯍꯣꯏ ꯑꯗꯨ ꯑꯗꯨꯒꯨꯝꯕꯁꯨ ꯂꯣꯏ ꯁꯨꯔꯒ ꯂꯩꯌꯦ ꯑꯗꯨꯒ ꯑꯩꯈꯣꯏ ꯎꯞꯒ꯭ꯔꯦꯠ ꯇꯧꯅꯤꯉꯥꯏꯁꯨ ꯀꯟꯅ ꯇꯧꯋꯦ ꯏꯟꯐ꯭ꯔꯥ ꯏꯁꯇ꯭ꯔꯛꯆꯔꯒꯨꯝꯕꯁꯨꯀꯣ ꯄꯣꯠ ꯑꯁꯤ ꯑꯅꯧ ꯑꯅꯧꯕ ꯑꯦꯅꯤꯃꯜꯁꯁꯨ ꯊꯝꯒꯦ ꯍꯥꯏꯅ ꯀꯟꯅ ꯇꯧꯗꯤ ꯇꯧꯔꯤꯌꯦ ꯑꯗꯨꯒ ꯂꯥꯛꯂꯒ ꯌꯦꯡꯕꯤꯔꯣ ꯑꯗꯨ ꯅꯪ ꯇꯤꯀꯦꯠ ꯔꯤꯖꯥꯔꯕꯦꯁꯟꯒꯨꯝꯕ ꯍꯧꯖꯤꯛ ꯇꯧꯅꯤꯡꯕ꯭ꯔꯣ ꯑꯣ ꯇꯤꯀꯦꯠꯁꯦ ꯑꯉꯥꯡ ꯈꯣꯏ ꯑꯣꯏꯔꯗꯤ ꯖꯁ ꯐꯤꯐꯇꯤ ꯔꯨꯄꯤꯁ ꯂꯧꯋꯦ ꯑꯗꯨꯒ ꯑꯥ ꯑꯍꯟꯈꯣꯏ ꯑꯣꯏꯔꯗꯤ ꯁꯚꯦꯟꯇꯤ ꯔꯨꯄꯤꯁ ꯂꯧꯋꯦ ꯑꯥ ꯍꯣꯏ ꯍꯣꯏ ꯑꯗꯨꯗꯤ ꯎꯝ